ꯇꯥꯔꯤꯛ ꯑꯃ ꯊꯥ ꯇꯔꯦꯠ ꯂꯤꯁꯤꯡ ꯀꯨꯟꯒ ꯇꯔꯥ ꯇꯔꯤꯛ ꯑꯅꯤ ꯊꯥ ꯃꯥꯄꯜ ꯂꯤꯁꯤꯡ ꯀꯨꯟꯒ ꯇꯔꯥ ꯍꯨꯝꯗꯣꯏ ꯇꯔꯤꯛ ꯀꯨꯟ ꯊꯥ ꯃꯥꯄꯜ ꯂꯤꯁꯤꯡ ꯀꯨꯟꯒ ꯇꯔꯥ ꯍꯨꯝꯗꯣꯏ ꯊꯥ ꯇꯥꯔꯤꯛ ꯇꯔꯥ ꯃꯉꯥ ꯊꯥ ꯑꯍꯨꯝ ꯂꯤꯁꯤꯡ ꯀꯨꯟꯒ

ꯀꯨꯟ ꯀꯨꯟ ꯃꯥꯊꯣꯏ ꯊꯥ ꯑꯅꯤ ꯂꯤꯁꯤꯡ ꯀꯨꯟꯒ ꯀꯨꯟꯃꯔꯤ